ꯑꯩꯒꯤ ꯃꯤꯡ ꯑꯣꯐꯦꯂꯤꯌꯥ ꯀꯧꯋꯤ ꯑꯩ ꯈꯥꯡꯉꯕꯣꯛ ꯃꯩꯁꯅꯥꯝ ꯂꯩꯀꯥꯏꯗꯒꯤꯅꯤ ꯑꯩꯒꯤ ꯕꯕꯥꯒꯤ ꯃꯤꯡꯅ ꯑꯃꯨꯆꯧ ꯀꯧꯋꯤ ꯑꯩꯒꯤ ꯃꯃꯥꯒꯤ ꯃꯤꯡꯅ ꯄ꯭ꯔꯦꯃꯥ ꯀꯧꯋꯤ ꯑꯩꯒꯤ ꯕꯕꯥꯁꯦ ꯍꯧꯖꯤꯛ ꯍꯧꯖꯤꯛ ꯗ꯭ꯔꯥꯏꯕꯔ ꯑꯣꯏꯅ ꯂꯩꯕꯅꯤ ꯑꯗꯨꯒ ꯑꯩꯒꯤ ꯃꯃꯥꯅ ꯌꯨꯝꯒꯤ ꯊꯕꯛ ꯏꯟꯈꯥꯡ ꯇꯧꯗꯨꯅ ꯍꯥꯎꯁ ꯋꯥꯏꯐ ꯑꯣꯏꯅ ꯂꯩꯖꯔꯦ ꯑꯗꯨꯒ ꯑꯩ ꯍꯧꯖꯤꯛ ꯊꯧꯕꯥꯟ ꯀꯣꯂꯦꯖꯇ ꯒ꯭ꯔꯦꯖꯨꯑꯦꯁꯟ ꯇꯝꯖꯔꯤ ꯒ꯭ꯔꯦꯖꯨꯑꯦꯁꯟ ꯇꯝꯕꯁꯦ ꯂꯣꯏꯕꯃꯛꯀ ꯑꯩ ꯃꯥꯁꯇꯔꯒꯤꯗꯃꯛꯇꯁꯨ ꯑꯩꯅ ꯑꯦꯟꯇ꯭ꯔꯥꯟꯁ ꯀꯌꯥꯁꯨ ꯌꯥꯎꯖꯔꯤ ꯑꯗꯨꯒ ꯑꯩ ꯃꯥꯁꯇꯔꯁꯤ ꯇꯝꯕ ꯂꯣꯏꯔꯕ ꯃꯇꯨꯡꯗ ꯑꯩꯁꯤ ꯃꯇꯤꯛ ꯆꯥꯕ ꯃꯇꯤꯛ ꯆꯥꯕ ꯃꯤ ꯑꯃꯁꯨ ꯑꯣꯏꯅꯤꯡꯉꯤ ꯑꯗꯨꯒ ꯑꯩꯅ ꯃꯥꯁꯇꯔ ꯇꯧꯔ ꯃꯇꯨꯡꯗ ꯑꯩꯅ ꯏꯖꯨꯀꯦꯁꯟꯒꯤ ꯂꯝꯗꯁꯨ ꯑꯩꯅ ꯇꯧꯅꯤꯡꯉꯤ